ꯍꯧꯖꯤꯛ ꯂꯩꯔꯤꯕ ꯄꯥꯝꯕꯤꯁꯤꯡꯁꯤꯗꯒꯤ ꯍꯦꯟꯅ ꯑꯍꯦꯟꯕ ꯄꯨꯊꯣꯛꯀꯦ ꯍꯥꯏꯇꯥꯔꯒꯗꯤ ꯑꯩꯈꯣꯏꯅ ꯂꯦꯕꯔꯁꯤ ꯍꯦꯟꯅ ꯊꯥꯊꯕ ꯑꯃꯈꯛ ꯗꯔꯀꯥꯔ ꯑꯣꯏꯔꯦ ꯍꯥꯏꯕꯗꯤ ꯑꯩꯈꯣꯏꯅ ꯉꯁꯤꯗꯣ ꯁꯨꯔꯝꯃꯦ ꯑꯗꯒꯤꯗꯤ ꯍꯌꯦꯡꯅ ꯑꯃꯨꯛꯀ ꯑꯩꯁꯤ ꯇꯜꯂꯦ ꯀꯥꯏꯅ ꯇꯣꯛꯊꯣꯛꯑꯒ ꯂꯩꯇꯕ ꯆꯥꯡ ꯅꯥꯏꯅ ꯑꯌꯨꯛꯇꯕꯨ ꯑꯣꯏꯒꯦꯔꯥ ꯅꯨꯡꯗꯥꯡꯋꯥꯏꯔꯝꯁꯤꯕꯨ ꯑꯣꯏꯒꯦꯔꯥ ꯑꯗꯒꯤ ꯅꯨꯡꯊꯤꯜ ꯑꯣꯏꯒꯦꯔꯥ ꯀꯣ ꯑꯩꯈꯣꯏꯅ ꯁꯨꯒꯗꯕ ꯃꯇꯝꯁꯦ ꯔꯨꯇꯤꯟ ꯑꯃ ꯅꯥꯏꯊꯣꯛ ꯑꯒ ꯐꯖꯅ ꯆꯥꯡ ꯅꯥꯏꯅ ꯌꯥꯝꯅ ꯀꯦꯌꯥꯔ ꯂꯧꯕꯤꯕ ꯍꯥꯏꯕ ꯇꯥꯔꯦ ꯑꯗꯨꯒ ꯀꯦꯌꯥꯔ ꯂꯧꯁꯤꯟꯕꯤꯔꯀꯥꯟꯗ ꯃꯥꯒꯤ ꯑꯁꯣꯏꯕꯅ ꯀꯥꯏꯗ ꯂꯩꯔꯤ ꯀꯃꯥꯏꯅ ꯇꯧꯔꯤ ꯀꯔꯤꯒꯤꯅꯣ ꯄꯥꯝꯕꯤꯁꯤꯅ ꯐꯠꯇ꯭ꯔꯤꯁꯤ ꯈꯣꯠꯇ꯭ꯔꯤꯁꯤ ꯀꯥꯏꯅ ꯌꯦꯡꯁꯤꯟ ꯈꯣꯠꯆꯤꯜꯂꯒ ꯑꯗꯨꯃꯥꯏꯅ ꯇꯧꯔꯀꯥꯟꯁꯤꯗ ꯍꯦꯟꯅ ꯄꯥꯝꯕꯤꯁꯦ ꯃꯁꯤꯡ ꯍꯦꯟꯅ ꯄꯨꯊꯣꯛꯄ ꯉꯝꯒꯗ꯭ꯔꯥ ꯍꯥꯏꯅ ꯈꯜꯂꯤ